ꯑꯩꯒꯤ ꯌꯨꯝꯁꯦ ꯏꯝꯐꯥꯜ ꯁꯍꯔꯗꯒꯤꯅꯤ ꯏꯝꯐꯥꯜ ꯁꯍꯔꯁꯦ ꯑꯩꯈꯣꯏꯒꯤ ꯏꯟꯗꯤꯌꯥꯒꯤ ꯑꯣꯏꯅ ꯌꯦꯡꯉꯛꯄ ꯃꯇꯝꯗꯗꯤ ꯈ꯭ꯋꯥꯏꯗꯒꯤ ꯄꯤꯛꯄꯁꯨ ꯑꯣꯏꯌꯦ ꯑꯗꯨꯒ ꯑꯩꯈꯣꯏꯒꯤ ꯏꯝꯐꯥꯜꯁꯦ ꯄꯤꯛꯆ ꯇꯥꯔꯒꯁꯨ ꯑꯩꯈꯣꯏꯒꯤ ꯑꯁꯪꯕꯇꯅ ꯂꯩꯇꯦꯡꯂꯕ ꯏꯝꯐꯥꯜ ꯁꯍꯔ ꯑꯃꯅꯤ ꯑꯗꯨꯒ ꯏꯝꯐꯥꯜꯒꯤ ꯃꯌꯣꯟꯗꯁꯨ ꯑꯩꯈꯣꯏꯒꯤ ꯀꯪꯂꯥ ꯐꯣꯔꯠ ꯂꯩ ꯀꯪꯂꯥ ꯒꯦꯠ ꯂꯩ ꯀꯪꯂꯥ ꯃꯅꯨꯡꯁꯤꯗꯁꯨ ꯑꯩꯈꯣꯏ ꯐꯖ ꯐꯖꯕ ꯃꯐꯝ ꯀꯌꯥ ꯑꯃꯁꯨ ꯂꯩ ꯃ꯭ꯌꯨꯖꯝꯁꯨ ꯂꯩ ꯑꯗꯨꯗꯒꯤ ꯍꯦꯟꯗꯣꯛꯇꯅ ꯑꯩꯈꯣꯏꯒꯤ ꯏꯝꯐꯥꯜ ꯃꯅꯨꯡꯁꯤꯗꯁꯨ ꯑꯩꯈꯣꯏꯒꯤ ꯇꯨꯔꯦꯟ ꯑꯄꯤꯛꯄ ꯑꯩꯈꯣꯏꯒꯤ ꯇꯨꯔꯦꯟꯁꯨ ꯃꯌꯥꯝ ꯂꯩ ꯑꯗꯒꯤ ꯑꯗꯨꯒ ꯑꯩꯈꯣꯏꯒꯤ ꯇ꯭ꯔꯥꯐꯤꯛꯁꯨ ꯀꯌꯥ ꯍꯥꯏꯗꯤ ꯑꯣꯏꯗꯦ ꯃꯔꯝꯗꯤ ꯑꯩꯈꯣꯏꯒꯤ ꯄꯤꯕ ꯍꯥꯏꯗꯤ ꯄꯤꯛꯄ ꯑꯣꯏꯕꯅꯤꯅ ꯑꯩꯈꯣꯏ ꯏꯝꯐꯥꯜ ꯁꯍꯔꯁꯦ ꯄꯤꯛꯄ ꯑꯣꯏꯕꯅꯤꯅ ꯇ꯭ꯔꯥꯐꯤꯛ ꯖꯥꯝꯁꯨ ꯍꯥꯏꯗꯤ ꯃꯌꯥꯝ ꯍꯥꯏꯗꯤ ꯑꯠꯈꯣꯏꯒꯤ ꯀꯟꯈꯣꯏ ꯏꯟꯗꯤꯌꯥꯒꯤ ꯃꯅꯨꯡꯗ ꯂꯩꯕ ꯑꯩꯈꯣꯏꯒꯤ ꯁꯤꯇꯤꯁꯤꯡꯗ ꯂꯩꯔꯤꯕꯁꯤꯡꯒꯤ ꯃꯥꯏꯒꯤ ꯇꯥꯔꯐꯤꯛ ꯖꯥꯝ ꯑꯣꯏꯕꯒꯤ ꯆꯥꯡꯁꯦ ꯑꯗꯨꯛꯀꯤ ꯃꯇꯤꯛ ꯂꯩꯇꯦ ꯍꯥꯏ ꯇꯥꯔꯦ ꯑꯩꯈꯣꯏ ꯏꯝꯐꯥꯜꯁꯤꯗ ꯑꯗꯨꯒ ꯌꯥꯝꯅꯁꯨ ꯌꯥꯝꯅ ꯅꯥꯜꯂꯤ ꯌꯥꯝꯅꯁꯨ ꯍꯥꯏꯗꯤ ꯅꯨꯡꯁꯤꯠ ꯅꯨꯡꯁꯥꯁꯨ ꯏꯪ ꯇꯏꯪ ꯇꯏꯪꯕ ꯑꯣꯏ ꯑꯗꯨꯒ ꯑꯩꯈꯣꯏꯒꯤ ꯆꯤꯡꯅꯁꯨ ꯀꯣꯏꯁꯤꯜꯂꯒ ꯂꯩ ꯑꯩꯈꯣꯏꯒꯤ ꯏꯝꯐꯥꯟꯒꯤ ꯂꯩꯛ ꯀꯩꯅꯣꯁꯦ ꯑꯩꯈꯣꯏꯒꯤ ꯁꯤꯇꯤꯁꯦ